ꯌꯥꯝ ꯊꯥꯒꯠꯆꯔꯤ ꯁꯨꯃꯥꯏꯅ ꯍꯦꯜꯠꯀꯤ ꯑꯅꯥꯕꯒꯤ ꯃꯔꯝ ꯑꯣꯏꯗꯨꯅ ꯑꯩꯍꯥꯛ ꯌꯥ ꯅꯥꯈꯤꯕꯁꯤ ꯃꯇꯝ ꯌꯥꯝ ꯁꯥꯡꯈ꯭ꯔꯕꯅꯤ ꯑꯗꯨꯅ ꯑꯩ ꯌꯥꯄꯝ ꯑꯁꯤ ꯇꯤꯟꯅ ꯆꯥꯕ꯭ꯔ ꯀꯔꯤ ꯇꯧꯕ꯭ꯔ ꯈꯪꯗ꯭ꯔꯦ ꯑꯗꯨꯅ ꯌꯥꯐꯪꯁꯤ ꯅꯥꯃꯟꯈꯤꯗꯅ ꯑꯩꯍꯥꯛꯀꯤ ꯆꯥꯕ ꯈꯣꯠꯄꯁꯨ ꯌꯥꯈꯤꯗ꯭ꯔꯦ ꯑꯗꯨꯅ ꯁꯨꯃꯥꯏꯅ ꯑꯩꯅ ꯍꯣꯁꯄꯤꯇꯜ ꯑꯃꯗ ꯆꯠꯇꯨꯅ ꯑꯩꯍꯥꯛꯅ ꯑꯦꯛꯖꯥꯃꯤꯟ ꯇꯧꯈꯤꯗꯨꯅ ꯑꯩꯍꯥꯛꯀꯤ ꯆꯥꯐꯝ ꯊꯣꯛꯄ ꯍꯤꯗꯥꯛ ꯗꯣꯛꯇꯔꯒꯤ ꯑꯦꯗꯕꯥꯏꯖꯀꯤ ꯃꯇꯨꯡ ꯏꯟꯅ ꯑꯩꯍꯥꯛꯅ ꯆꯥꯈꯤꯕꯅꯤ ꯑꯗꯨꯕꯨ ꯆꯥꯈꯤꯕ ꯃꯇꯨꯡ ꯑꯩꯍꯥꯛꯀꯤ ꯐꯪꯐꯝ ꯊꯣꯛꯄ ꯍꯣꯁꯄꯤꯇꯜꯒꯤ ꯁꯤꯟꯐꯝ ꯊꯤꯐꯝ ꯑꯣꯄꯤꯁ ꯑꯗꯨꯗ ꯑꯩꯍꯥꯛꯅ ꯏꯟꯁꯨꯔꯦꯟꯁ ꯍꯥꯏꯕꯗꯤ ꯑꯩꯍꯥꯛꯅ ꯄꯩꯁꯥ ꯏꯟꯁꯨꯔꯦꯟꯁ ꯀ꯭ꯂꯦꯝ ꯇꯧꯕꯗꯒꯤ ꯇꯧꯔꯨꯕꯒꯤ ꯃꯔꯝ ꯑꯁꯦ ꯃꯔꯝꯗꯤ ꯑꯩꯍꯥꯛ ꯂꯩꯇꯕꯗꯒꯤ ꯃꯔꯝ ꯑꯣꯏꯗꯨꯅ ꯑꯅꯥꯕ ꯑꯁꯤꯅ ꯃꯔꯝ ꯑꯣꯏꯗꯨꯅ ꯑꯩꯍꯥꯛꯀꯤ ꯄ꯭ꯔꯣꯁꯦꯁꯁꯤꯡ ꯇꯧꯕꯒꯤ ꯍꯦꯜꯠ ꯏꯟꯁꯨꯔꯦꯟꯁꯀꯤ ꯃꯇꯥꯡ ꯑꯁꯤ ꯑꯩꯍꯥꯛꯅ ꯆꯠꯇꯕꯗꯒꯤ ꯈꯪꯗꯕꯗꯒꯤ ꯀ꯭ꯂꯦꯝ ꯇꯧꯐꯝ ꯂꯩꯇꯕꯗꯒꯤ ꯈꯪꯗꯕꯗꯒꯤ ꯑꯩꯍꯥꯛꯀꯤ ꯈꯪꯗꯕ ꯄꯨꯝꯅꯃꯛ ꯑꯁꯤ ꯄ꯭ꯔꯣꯁꯦꯁꯤꯡ ꯑꯁꯤꯅ ꯃꯔꯝ ꯑꯣꯏꯗꯨꯅ ꯑꯋꯥꯕ ꯑꯃ ꯊꯦꯡꯅꯈꯤꯕꯅꯤ ꯑꯗꯨꯕꯨ ꯑꯗꯨꯒ ꯅꯍꯥꯛꯀꯤ ꯏꯟꯁꯨꯔꯦꯟꯁ ꯀ꯭ꯂꯦꯝ ꯑꯗꯨꯒꯤ ꯄ꯭ꯔꯣꯁꯦꯁꯤꯡ ꯇꯧꯕꯒꯤ ꯃꯇꯝ ꯑꯁꯤ ꯑꯁꯨꯝꯅ ꯍꯣꯁꯄꯤꯇꯜ ꯑꯁꯤꯗ ꯆꯠꯂꯨꯕꯒꯤ ꯈꯪꯅꯔꯨꯕꯒꯤ ꯀꯥꯟꯅꯕ ꯑꯣꯏꯔꯦ